ꯃꯥꯅꯦ ꯃꯥꯅꯦ ꯑꯪ ꯑꯪ ꯃꯥ ꯃꯥꯅꯦ ꯃꯥꯅꯦ ꯉꯥꯍꯩ ꯀꯩꯀꯥꯁꯤ ꯑꯗꯨꯝ ꯐꯪꯉꯦ ꯑꯗꯨꯒ ꯃꯃꯜꯗꯤ ꯈꯤꯇꯪ ꯇꯥꯡꯈꯠꯂꯦ ꯑꯗꯨꯒ ꯑꯗꯨꯝ ꯀꯦꯖꯤ ꯀꯌꯥꯃꯨꯛ ꯄꯥꯝꯕꯤꯕꯩꯅꯣ ꯀꯔꯤ ꯅꯨꯃꯤꯠꯇ ꯉꯁꯤꯒꯤ ꯑꯣꯏꯗꯣꯏ ꯁꯟꯗꯦꯒꯤ ꯀꯦꯖꯤ ꯀꯨꯟꯃꯨꯛ ꯍꯥꯏꯕ ꯍꯣꯡꯕꯁꯦ ꯄꯨꯛꯂꯥꯎꯕꯤ ꯐꯪꯉꯦ ꯑꯗꯩꯗꯤ ꯒ꯭ꯔꯥꯁ ꯀꯥꯞ ꯑꯗꯩꯗꯤ ꯇꯨꯡꯍꯟꯕꯤꯁꯨ ꯀꯩꯀꯩ ꯐꯪꯉꯦ ꯁꯣꯝꯒꯤꯁꯤ ꯀꯩꯀꯩ ꯀꯩ ꯑꯣꯏꯗꯣꯏꯅꯣ ꯒ꯭ꯔꯥꯁ ꯀꯥꯞꯁꯤ ꯀꯦꯖꯤꯗ ꯂꯨꯄꯥ ꯆꯥꯅꯤ ꯂꯩ ꯄꯨꯛꯂꯥꯎꯕꯤꯅ ꯀꯦꯖꯤꯗ ꯋꯥꯟ ꯁꯚꯦꯟꯇꯤ ꯑꯥ ꯃꯥꯅ ꯈꯤꯇꯪ ꯉꯥꯍꯩꯁꯦ ꯑꯩꯈꯣꯏꯅ ꯀꯦꯖꯤ ꯀꯨꯟꯃꯨꯛ ꯑꯣꯏ ꯇꯥꯔꯒꯗꯤ ꯑꯩꯈꯣꯏ ꯈꯔ ꯑꯗꯨꯝ ꯌꯦꯡꯖꯒꯦꯕꯀꯣ ꯑꯗꯨꯒ ꯎꯝ ꯀꯦꯖꯤꯗꯗꯤ ꯀꯩꯅꯣ ꯆꯥꯅꯤꯒ ꯀꯨꯟ ꯁꯥꯏ ꯑꯪ ꯀꯛꯇꯕꯤꯗꯅꯦ ꯑꯗꯨꯒ ꯀꯛꯑꯒꯗꯤ ꯑꯩꯈꯣꯏꯅ ꯆꯥꯅꯤ ꯌꯥꯡꯈꯩ ꯁꯥꯔꯛꯀꯅꯤ ꯑꯪ ꯀꯛꯑꯒꯗꯤ ꯑꯩꯈꯣꯏꯅ ꯆꯥꯅꯤ ꯌꯥꯡꯈꯩ ꯁꯥꯔꯛꯀꯅꯤ

ꯀꯛꯄꯒꯤ ꯂꯨꯄꯥ ꯀꯨꯟ ꯀꯨꯟ ꯑꯗꯨꯃꯥꯏꯅ ꯍꯦꯟꯒꯠꯂꯦ ꯑꯩꯈꯣꯏꯅ ꯀꯦꯖꯤꯗ ꯀꯨꯟ ꯀꯨꯟ ꯍꯦꯟꯒꯠꯂꯦ ꯀꯛꯄꯒꯤ ꯑꯗꯨꯝ ꯇꯨꯡꯍꯟꯕꯤꯁꯤ ꯑꯗꯨꯝ ꯐꯖꯔꯕ ꯑꯩꯈꯣꯏ ꯃꯄꯤ ꯐꯥꯔꯕ ꯉꯥꯛꯇꯅꯦ ꯑꯩꯈꯣꯏ ꯃꯨꯁꯨꯛ ꯃꯨꯁꯨꯛ ꯃꯨꯕ ꯃꯄꯤ ꯐꯥꯔꯛꯄꯩ ꯃꯨꯁꯤꯟꯕ ꯑꯗꯨꯃꯥꯏꯅ ꯑꯗꯨꯝꯕ ꯉꯥꯛꯇꯅꯦ ꯀꯦꯖꯤꯗ ꯃꯥꯅ ꯈꯤꯇꯪ ꯍꯣꯡꯉꯦ ꯃꯥꯅ ꯆꯥꯝꯃ ꯌꯥꯡꯈꯩ ꯁꯥꯏ ꯑꯩꯈꯣꯏꯅ ꯇꯨꯡꯍꯟꯕꯤꯅ ꯑꯇꯣꯞꯄꯗꯤ ꯑꯇꯣꯞꯄꯗꯤ ꯐꯪꯗꯔꯦ ꯀꯩꯅꯣ ꯍꯥꯏꯗꯤ ꯍꯧꯖꯤꯛꯁꯨ ꯁꯤ ꯀꯩꯀꯩ ꯏꯔꯥꯡ ꯀꯩꯀꯩ ꯂꯩꯕꯅꯤꯅ ꯉꯥꯁꯤ ꯆꯦꯟꯕꯁꯤ ꯄꯥꯛꯅ ꯐꯪꯗ꯭ꯔꯦꯕ ꯍꯥꯟꯅ ꯃꯣꯔꯦꯔꯣꯝꯗꯩ ꯑꯌꯥꯝꯕ ꯄꯨꯊꯣꯛꯑꯝꯕꯅꯤ ꯑꯗꯨꯅ ꯍꯨꯖꯤꯛ ꯐꯪꯗ꯭ꯔꯦ ꯍꯥꯏ ꯇꯥꯔꯦ ꯄꯨꯡ ꯄꯨꯡ ꯇꯔꯨꯛꯇꯒꯤ ꯍꯥꯡꯕꯅ ꯑꯗꯨꯝ ꯅꯨꯃꯤꯗꯥꯡꯒꯤ ꯄꯨꯡ ꯀꯩꯅꯣꯐꯧ ꯍꯥꯡꯉꯦ ꯄꯨꯡ ꯇꯔꯦꯠ ꯑꯗꯨꯋꯥꯏ ꯃꯄꯥꯐꯧ ꯍꯥꯡꯉꯦ ꯆꯧꯔꯥꯛꯅꯅ

ꯎꯝ ꯍꯣꯏ ꯌꯥꯏ ꯌꯥꯏ ꯑꯗꯨꯝ ꯑꯗꯨꯝ ꯍꯥꯟꯅ ꯅꯪꯅꯅꯦ ꯑꯗꯨꯝ ꯍꯥꯟꯅ ꯐꯣꯟ ꯇꯧꯕꯤꯔꯛꯑꯣ ꯑꯗꯨꯒ ꯑꯗꯨꯝ ꯁꯦꯝꯖꯔꯝꯃꯒꯦ ꯑꯩꯈꯣꯏ ꯑꯗꯨꯝ ꯍꯣꯏ ꯌꯥꯏ ꯌꯥꯏ ꯌꯥꯏ ꯌꯥꯏ ꯑꯗꯨꯁꯨ ꯌꯥꯏ ꯎꯝ ꯍꯣꯏ ꯍꯣꯏ ꯇꯧꯕꯤꯔꯣ ꯑꯗꯨꯒ ꯑꯗꯨꯝ ꯂꯥꯛꯄꯤꯔꯣ ꯅꯪ ꯍꯣ ꯍꯣ ꯍꯣꯏ